ꯍꯜꯂꯣ ꯁꯤꯁꯦ ꯂꯤꯛꯂꯥ ꯕꯦꯀꯥꯔꯤ ꯑꯣꯏꯔꯕ꯭ꯔꯥ ꯑꯩꯅ ꯀꯦꯛ ꯑꯃ ꯑꯣꯗꯔ ꯇꯧꯈꯤꯕꯅꯦ ꯋꯥꯟ ꯀꯦꯖꯤꯒꯤ ꯍꯥꯞ ꯀꯦꯖꯤꯒꯤ ꯑꯣꯏꯅ ꯂꯥꯛꯑꯦ ꯑꯗꯨꯒ ꯃꯣꯏꯒꯤ ꯃꯥꯒꯤ ꯐ꯭ꯂꯦꯕꯔꯁꯤꯁꯨ ꯑꯩꯅ ꯑꯣꯗꯔ ꯇꯧꯒꯤꯕꯗꯨꯒ ꯈꯦꯠꯅꯔꯦ ꯑꯗꯣ ꯅꯣꯏ ꯑꯣꯗꯔꯁꯦ ꯑꯩꯍꯣꯏꯅ ꯔꯤꯇꯟ ꯇꯧꯒꯦꯅ ꯍꯥꯏꯕꯅꯤ ꯑꯗꯣ ꯀꯔꯝ ꯀꯥꯟꯗ ꯂꯥꯛꯇꯣꯏꯅꯣ ꯑꯩꯈꯣꯏꯗꯤ ꯁꯤꯒꯤ ꯀꯦꯛꯁꯦ ꯄꯥꯝꯗꯦ ꯕꯦꯅꯤꯜꯂꯥ ꯁ꯭ꯇꯔꯦꯛ ꯑꯣꯏꯅ ꯇꯧꯕꯤꯔꯛꯑꯦ ꯑꯩꯈꯣꯏꯅ ꯆꯣꯀ꯭ꯂꯦꯠ ꯐ꯭ꯂꯦꯕꯔ ꯇꯧ ꯍꯥꯏꯕꯗ ꯄꯨꯡ ꯑꯍꯨꯝꯗ ꯑꯣꯏꯅ ꯂꯥꯛꯀꯦ ꯍꯥꯏꯔꯣ ꯑꯩꯈꯣꯏꯗꯤ ꯕꯥꯔꯗꯦꯗꯤ ꯄꯨꯡ ꯑꯅꯤꯃꯈꯥꯏꯗꯅꯦ ꯑꯗꯣ ꯄꯨꯡ ꯑꯍꯨꯝꯗ ꯔꯤꯇꯟ ꯇꯧꯕ ꯂꯥꯛꯑꯗꯤ ꯑꯩꯈꯣꯏ ꯑꯅꯧꯕ ꯀꯦꯛ ꯑꯃ ꯑꯣꯗꯔ ꯇꯧꯕꯗꯣ ꯀꯃꯥꯏꯅ ꯑꯩꯈꯣꯏꯗ ꯈꯨꯗꯣꯡ ꯆꯥꯔꯣꯏ

ꯐꯔꯦ ꯐꯔꯦ ꯅꯈꯣꯏꯅ ꯁꯨꯃꯥꯏꯅ ꯑꯩꯈꯣꯏꯗ ꯔꯦꯁꯄꯣꯟ ꯇꯧꯕꯤꯔꯛꯄꯁꯦ ꯑꯩꯈꯣꯏ ꯌꯥꯝ ꯅꯨꯡꯉꯥꯏ ꯑꯩꯈꯣꯏ ꯐꯖꯅ ꯍꯥꯏꯔꯤꯔꯛꯄꯁꯦꯀꯣ ꯁꯣꯏꯗꯕ ꯉꯝꯄꯣꯟꯇꯦꯀꯣ ꯃꯌꯥꯝ ꯑꯃ ꯇꯧꯕꯅꯤꯅ ꯑꯗ ꯅꯣꯏꯅ ꯐꯖꯅ ꯋꯥꯒ ꯍꯥꯏꯔꯛ ꯈꯨꯝꯃꯛꯄꯁꯦ ꯔꯦꯁꯄꯣꯟ ꯇꯧꯔꯛꯄꯁꯦ ꯑꯩꯈꯣꯏ ꯌꯥꯝ ꯅꯨꯡꯉꯥꯏ ꯑꯣꯀꯦ ꯐꯔꯦ ꯐꯔꯦ ꯑꯥ ꯍꯣꯔꯦꯟ ꯂꯧꯕ ꯂꯥꯛꯎꯀꯣ ꯁꯣꯏꯗꯅ ꯑꯥ ꯄꯨꯡ ꯄꯨꯡ ꯑꯅꯤꯗꯣ ꯅꯪꯍꯟꯕꯤꯔꯛꯎꯀꯣ ꯌꯥꯔꯗꯤ ꯍꯣꯏ ꯍꯣꯏ ꯎꯝ